ꯑꯩꯅ ꯃꯈꯣꯏꯕꯨ ꯄꯨꯕ ꯄꯥꯝꯕ ꯃꯐꯝꯗꯤ ꯀꯛꯆꯤꯡ ꯒꯥꯔꯗꯦꯟ ꯎꯌꯣꯛ ꯆꯤꯡ ꯍꯥꯏꯅꯁꯨ ꯈꯪꯉꯤꯕ ꯃꯐꯝꯁꯤ ꯆꯤꯡ ꯃꯊꯛꯇ ꯂꯩꯕ ꯒꯥꯔꯗꯦꯟꯅꯦ ꯑꯗꯣ ꯃꯐꯝꯁꯦ ꯒꯥꯔꯗꯦꯟꯁꯦ ꯀꯥꯈꯠꯂ ꯌꯦꯡꯕ ꯃꯇꯝꯗ ꯑꯩꯈꯣꯏꯒꯤ ꯀꯛꯆꯤꯡꯒꯤ ꯈꯨꯟ ꯇꯥꯔꯤꯕꯈꯩꯁꯨ ꯐꯖꯅ ꯅꯤꯡꯊꯤꯅꯅ ꯎꯕ ꯐꯪꯉꯦ ꯆꯤꯡꯊꯛꯇꯒꯤ ꯌꯦꯡꯕꯅꯤꯅ ꯌꯥꯝ ꯐꯖꯩ ꯑꯗꯨꯒꯤ ꯐꯖꯕ ꯃꯐꯝꯗꯣ ꯃꯣꯏꯁꯨ ꯌꯦꯡꯍꯟꯕ ꯄꯥꯝꯃꯦ ꯑꯗꯒꯤ ꯃꯐꯝꯗꯨꯗ ꯂꯩꯔꯤꯕ ꯂꯥꯏꯐꯝ ꯂꯦꯟ ꯃꯌꯥꯝ ꯑꯃꯗꯨꯁꯨ ꯃꯈꯣꯏꯗ ꯌꯦꯡꯍꯟꯕ ꯎꯍꯟꯕ ꯈꯪꯍꯟꯕ ꯄꯥꯝꯃꯦ